ꯊꯕꯛ ꯂꯧꯈꯠꯄ ꯌꯥꯕꯁꯤꯡ ꯑꯗꯨꯗꯤ ꯃꯅꯤꯄꯨꯔ ꯁꯔꯀꯥꯔꯒꯤ ꯁꯥꯏꯠꯇꯒꯤ ꯂꯩꯔꯤꯕ ꯅꯍꯥꯁꯤꯡ ꯑꯃꯗꯤ ꯌꯨꯠꯁꯤꯡꯁꯤꯗ ꯄꯤꯒꯗꯕ ꯈꯨꯗꯣꯡ ꯆꯥꯕꯁꯤꯡ ꯑꯗꯨꯗꯤ ꯏꯁꯇꯥꯔꯠ ꯑꯞ ꯄꯣꯂꯤꯁꯤ ꯑꯗꯒꯤ ꯏꯟꯇꯔꯄ꯭ꯔꯤꯅꯔꯁꯤꯞꯀꯤ ꯑꯣꯏꯕ ꯈꯨꯗꯣꯡ ꯆꯥꯕ ꯀꯌꯥ ꯀꯝꯄꯅꯤ ꯃꯆꯥ ꯃꯆꯥ ꯁꯀꯤꯜ ꯗꯤꯕꯂꯞꯃꯦꯟ ꯀꯌꯥ ꯑꯩꯈꯣꯏꯒꯤ ꯏꯟꯇꯔꯄ꯭ꯔꯤꯅꯔꯁꯤꯞꯁꯤꯡ ꯑꯁꯤꯗ ꯑꯩꯈꯣꯏ ꯂꯩꯖꯔꯤꯕ ꯈꯨꯗꯣꯡ ꯆꯥꯕꯁꯤꯡꯁꯤ ꯄꯤꯔꯒꯗꯤ ꯊꯕꯛ ꯐꯪꯗꯕꯒꯤ ꯁꯃꯁꯌꯥ ꯑꯁꯦ ꯀꯣꯛꯍꯟꯕ ꯉꯝꯒꯅꯤ